ꯍꯜꯂꯣ ꯑꯪꯀꯜ ꯑꯩ ꯉꯁꯥꯏ ꯅꯪꯕꯨ ꯀꯣꯜ ꯇꯧꯕꯅꯦ ꯈꯪꯗꯔ ꯃꯥꯜꯂꯦ ꯑꯩꯒꯤ

ꯑꯗꯨ ꯍꯥ ꯑꯗꯨ ꯅꯪꯒꯤ ꯀꯥꯗꯨ ꯅꯍꯥꯟ ꯑꯩꯈꯣꯏꯅ ꯍꯥꯏꯐꯦꯠ ꯍꯪꯕꯗꯨ ꯂꯩꯔꯤꯕ꯭ꯔꯥ

ꯍꯣꯏ ꯁ꯭ꯀꯨꯜ ꯅꯥꯛꯇ ꯂꯩꯕꯅꯤꯅ ꯑꯩꯈꯣꯏ ꯄꯥꯝꯕ ꯈꯔ ꯑꯗꯨ ꯔꯦꯟꯠ ꯔꯦꯟꯠꯇꯤ ꯀꯌꯥꯅ ꯆꯠꯀꯦ ꯍꯥꯏꯕ꯭ꯔꯥ ꯄꯩꯁꯥ ꯑꯣ ꯃꯉꯥ ꯑꯣꯏꯕ ꯑꯗꯨ ꯃꯔꯤ ꯑꯍꯨꯝ ꯑꯗꯨꯋꯥꯏꯗ ꯇꯧꯕ ꯌꯥꯗ꯭ꯔꯣ ꯑꯅꯤ ꯈꯛꯇꯅꯦ ꯀꯥꯗꯤ ꯆꯥꯎꯏꯀꯣ ꯑꯣ ꯍꯣꯏ ꯑꯣ ꯑꯇꯦꯁ ꯑꯗꯨꯗꯤ ꯍꯥꯏꯕꯤꯌꯨ ꯑꯩꯈꯣꯏ ꯅꯦꯛꯁ ꯃꯟꯗ ꯂꯥꯛꯀꯦꯅ ꯈꯟꯕ ꯑꯩꯉꯣꯟꯗ ꯍꯣꯏ ꯍꯧꯖꯤꯛꯀꯤꯁꯨ ꯍꯧꯖꯤꯛꯀꯤꯁꯨ ꯄꯩꯁꯥꯗꯤ ꯑꯗꯨꯝ ꯐꯖꯅ ꯊꯤꯒꯦ ꯊꯥꯒꯤꯀꯣ ꯅꯣꯏꯒꯤꯁꯨ ꯑꯃꯨꯛ ꯃꯨꯛ ꯍꯧꯖꯤꯛꯀꯤ ꯊꯥꯒꯤ ꯊꯤꯅꯤꯉꯥꯏ ꯃꯥꯜꯂꯦꯅꯦ ꯑꯗꯨ ꯑꯪꯀꯜꯅ ꯍꯧꯖꯤꯛ ꯊꯥꯒꯤ ꯑꯗꯨꯝ ꯂꯧꯔꯣꯏ ꯍꯥꯏꯔꯗꯤ ꯑꯩꯗꯤ ꯍꯧꯖꯤꯛ ꯍꯣꯡꯗꯣꯛꯄ ꯄꯥꯝꯃꯦꯕꯀꯣ ꯅꯪꯅ ꯀꯟꯁꯦꯁꯟ ꯄꯤꯒꯦ ꯍꯥꯏꯗꯤ ꯎꯝ ꯎꯝ ꯑꯗꯨ ꯅꯪꯅ ꯍꯧꯖꯤꯛꯀꯤ ꯊꯥꯗꯨ ꯀꯟꯁꯦꯁꯟ ꯄꯤꯒꯅꯤ ꯍꯥꯏꯗꯤ ꯑꯩꯈꯣꯏ ꯉꯁꯤꯗꯤ ꯁꯦꯇꯔꯗꯦ ꯇꯥꯕꯅꯤꯅ ꯁ꯭ꯀꯨꯜꯗꯤ ꯀꯥꯗꯦꯕꯀꯣ ꯑꯗꯨ ꯌꯨꯝ ꯌꯨꯝꯗꯣ ꯁꯦꯡꯇꯣꯛꯄ ꯂꯥꯛꯀꯦ ꯑꯩꯒꯤ ꯃꯔꯨꯞ ꯑꯃꯒꯁꯨ ꯃꯥꯁꯦ ꯌꯨꯝ ꯍꯣꯡꯗꯣꯛꯅꯤꯡꯕꯀꯣ ꯑꯗꯣ ꯌꯥꯝ ꯍꯣꯡꯗꯣꯛꯄ ꯄꯥꯝꯃꯦꯕ ꯊꯨꯅ ꯄꯥꯝꯃꯦꯕ ꯑꯥ ꯍꯣꯏ ꯍꯣꯏ ꯉꯁꯤ ꯎꯝ ꯉꯁꯤ ꯂꯥꯛꯀꯦꯀꯣ ꯉꯁꯤ ꯁꯦꯇꯔꯗꯦꯁꯨ ꯇꯥꯕꯅꯤꯅ ꯑꯥ ꯍꯣꯏ ꯍꯣꯏ ꯑꯗꯨꯗꯤ ꯍꯣꯏ ꯍꯣ ꯍꯣꯏ ꯍꯣꯏ ꯍꯣꯏ ꯊꯝꯃꯒꯦ